ꯍꯜꯂꯣ ꯌꯥꯅꯤ ꯂꯥꯛꯄꯤꯌꯨ ꯑꯩꯈꯣꯏ ꯍꯧꯖꯤꯛ ꯃꯇꯝ ꯈꯔ ꯋꯥꯠꯂꯤ ꯇꯥꯡ ꯃꯔꯤ ꯃꯉꯥ ꯋꯥꯠꯂꯤ ꯅꯨꯃꯤꯠ ꯃꯔꯤ ꯃꯉꯥꯅꯤ ꯋꯥꯠꯂꯤ ꯂꯥꯛꯑꯣ ꯀꯔꯥꯏꯗꯒꯤ ꯂꯥꯛꯄꯤꯔꯤꯕꯅꯣ ꯑꯣ ꯂꯥꯛꯑꯣ ꯂꯥꯛꯑꯣ ꯌꯥꯎꯔꯨ ꯂꯥꯛꯑꯣ ꯂꯧꯗꯦ ꯂꯥꯎꯗꯦ ꯆꯨꯝꯅ ꯌꯥꯎꯅꯤꯡꯕ ꯃꯤ ꯑꯃꯨꯛꯀ ꯌꯥꯎꯋꯤ ꯇꯧꯗꯦ ꯂꯩ ꯂꯩ ꯆꯠꯅꯕꯤꯒꯤ ꯃꯇꯨꯡ ꯏꯟꯅ ꯃꯈꯣꯏꯒꯤ ꯗ꯭ꯔꯦꯁꯇꯨ ꯁꯦꯠꯂꯒ ꯍꯔꯥꯎ ꯖꯒꯣꯏ ꯁꯥꯃꯤꯟꯅꯕ ꯌꯥꯏ ꯑꯗꯨꯒ ꯂꯣꯏꯔꯒ ꯆꯥꯛꯂꯦꯟ ꯑꯃ ꯆꯥꯃꯤꯟꯅꯔꯒ ꯅꯨꯡꯉꯥꯏꯅ ꯌꯥꯎꯃꯤꯟꯅꯁꯤ ꯂꯥꯛꯑꯣ

ꯂꯥꯛꯑꯣ ꯂꯥꯛꯑꯣ ꯂꯥꯛꯑꯣ ꯑꯣ ꯍꯥꯏꯔꯛꯑꯣ ꯍꯥꯏꯔꯛꯑꯣ ꯊꯝꯃꯣ ꯊꯝꯃꯣ